ꯃꯁꯤ ꯂꯝꯖꯤꯡꯕ ꯀꯦꯞ ꯗ꯭ꯔꯥꯏꯚꯔ ꯑꯗꯨ ꯑꯣꯏꯕꯤꯔꯕ꯭ꯔꯥ ꯑꯩꯅ ꯄꯨꯡ ꯇꯔꯥꯗ ꯂꯥꯛꯑꯣ ꯍꯥꯏꯔꯒ ꯀꯔꯤꯒꯤꯅꯣ ꯅꯪꯅ ꯄꯨꯡ ꯇꯔꯥꯃꯥꯊꯣꯏ ꯇꯥꯔꯐꯥꯎꯕ ꯂꯥꯛꯇ꯭ꯔꯤꯁꯦ ꯅꯪ ꯂꯥꯛꯇꯕꯅꯤꯅ ꯑꯩꯁꯨ ꯒꯥꯔꯤ ꯑꯃ ꯐꯥꯔꯒ ꯑꯣꯏꯅ ꯆꯠꯂꯦ ꯅꯪꯗꯣ ꯂꯥꯛꯑꯅꯨ